ꯌꯨꯅꯤꯚꯔꯁ ꯑꯁꯤꯒꯤ ꯑꯇꯣꯞꯄꯗ ꯒ꯭ꯔꯍꯁꯤꯡꯗ ꯑꯩꯈꯣꯏꯅ ꯑꯇꯣꯞꯄ ꯊꯋꯥꯏ ꯄꯥꯟꯕ ꯖꯤꯕ ꯂꯩ ꯍꯥꯏꯕꯁꯦ ꯑꯩ ꯑꯩ ꯃꯁꯤꯃꯛ ꯃꯄꯨꯡ ꯐꯥꯅ ꯂꯩ ꯍꯥꯏꯕꯗꯤ ꯍꯥꯏꯕ ꯉꯝꯗꯦ ꯇꯧꯕꯇꯕꯨ ꯂꯩꯔꯝꯒꯅꯤ ꯍꯥꯏꯕꯒꯤ ꯋꯥꯈꯜꯁꯤꯡ ꯂꯩꯖꯩ ꯃꯔꯝꯗꯤ ꯑꯩꯈꯣꯏꯅ ꯌꯨꯑꯦꯐ ꯑꯣꯒꯤ ꯃꯇꯥꯡꯗ ꯑꯩꯈꯣꯏꯅ ꯅꯩꯅꯔꯤꯁꯦ ꯑꯟꯑꯥꯏꯗꯦꯟꯇꯤꯐꯥꯏ ꯐ꯭ꯂꯥꯏꯌꯤꯡ ꯑꯣꯞꯖꯦꯛꯁꯤꯒꯤ ꯃꯇꯥꯡꯗ ꯑꯩꯈꯣꯏꯅ ꯅꯩꯅꯔꯤꯁꯦ ꯀꯩꯅꯣꯗ ꯑꯇꯣꯞꯄ ꯒ꯭ꯔꯍꯁꯤꯡꯗ ꯍꯧꯖꯤꯛ ꯈꯨꯗꯝ ꯑꯣꯏꯅ ꯍꯥꯏꯔꯕꯗ ꯑꯩꯈꯣꯏ ꯃꯥꯔꯁꯇ ꯑꯩꯈꯣꯏꯒꯤ ꯂꯩꯅꯅꯕꯒꯤꯗꯃꯛꯇ ꯁꯦꯝ ꯁꯥꯅꯈ꯭ꯔꯦ ꯇꯣꯉꯥꯟ ꯇꯣꯉꯥꯟꯕ ꯃꯥꯔꯁꯇ ꯂꯝ ꯂꯩꯅꯅꯕꯒꯤ ꯀꯔꯤꯐꯥꯎꯕꯗ ꯂꯩꯅꯔꯦ ꯑꯗꯣ ꯃꯥꯔꯁꯇ ꯑꯩꯈꯣꯏꯅ ꯑꯇꯣꯞꯄ ꯄꯤꯛꯊ꯭ꯔꯤꯕꯤꯒꯤ ꯑꯇꯣꯞꯄꯗ ꯑꯇꯣꯞꯄ ꯒ꯭ꯔꯍ ꯑꯃꯗ ꯂꯩꯕ ꯌꯥꯒꯅꯤ ꯍꯥꯏꯕꯒꯤ ꯄꯣꯠꯁꯛ ꯑꯁꯦ ꯑꯩꯈꯣꯏꯅ ꯁꯥꯏꯟꯇꯤꯁꯁꯤꯡꯅ ꯄꯨꯊꯣꯛꯑꯕ ꯃꯇꯨꯡꯗ ꯍꯥꯏꯔꯤꯕ ꯃꯐꯝ ꯑꯁꯤꯗ ꯃꯤ ꯇꯥꯕ ꯌꯥꯒꯅꯤ ꯍꯥꯏꯕꯒꯤ ꯋꯥꯈꯜꯂꯣꯟ ꯂꯩꯕꯅ ꯃꯔꯝ ꯑꯣꯏꯔꯒ ꯍꯥꯏꯔꯤꯕ ꯑꯇꯣꯞꯄ ꯒ꯭ꯔꯍꯁꯤꯡꯗꯁꯨ ꯍꯥꯏꯔꯤꯕ ꯖꯤꯕꯁꯤꯡ ꯑꯁꯤ ꯂꯩꯔꯝꯒꯗ꯭ꯔꯥ ꯍꯥꯏꯅ ꯑꯩꯈꯣꯏꯅ ꯆꯤꯡꯅꯩ